ꯑꯥ ꯀꯔꯤ ꯃꯥꯅꯦ ꯑꯩ ꯇꯨꯔꯤꯁ ꯒꯥꯏꯠꯅꯦ ꯑꯩ ꯑꯩꯁꯤ ꯇꯨꯔꯤꯁ ꯒꯥꯏꯠꯇ ꯑꯐꯥꯎꯕ ꯃꯁꯛ ꯅꯥꯏꯕ ꯇꯨꯔꯤꯁ ꯒꯥꯏꯗꯅꯦ ꯑꯩ ꯃꯤꯅꯤꯠ ꯑꯍꯨꯝꯗꯒꯤ ꯍꯦꯜꯂꯗꯤ ꯁꯪꯗꯦ ꯑꯩꯁꯦ ꯌꯥꯝ ꯆꯤꯟꯕ ꯍꯧꯖꯤꯛ ꯕ꯭ꯔꯗꯔ ꯈꯔ ꯄꯨꯔꯤ ꯎꯝ ꯀꯥꯛꯆꯤꯡꯗ ꯂꯩꯕ ꯌꯦꯡꯐꯝꯗ ꯈ꯭ꯋꯥꯏꯗꯒꯤ ꯆꯥꯎꯕꯁꯤ ꯀꯥꯛꯆꯤꯡ ꯒꯥꯔꯗꯦꯟ ꯀꯥꯛꯆꯤꯡ ꯒꯥꯔꯗꯦꯟꯁꯤꯅ ꯌꯦꯡꯐꯝ ꯈ꯭ꯋꯥꯏꯗꯒꯤ ꯆꯥꯎꯕ ꯑꯣꯏꯔꯦ ꯑꯗꯨꯒ ꯃꯁꯤ ꯆꯠꯀꯦ ꯍꯥꯏꯕ ꯇꯥꯔꯒꯗꯤ ꯀꯥꯛꯆꯤꯡ ꯕꯖꯥꯔ ꯕꯖꯥꯔꯗꯒꯤ ꯆꯨꯝꯗ꯭ꯔꯤꯡ ꯂꯥꯏꯗꯨꯒꯣꯜ ꯍꯥꯏꯕ ꯂꯩꯀꯥꯏꯗꯨ ꯇꯥꯟꯅ ꯊꯧꯕꯤꯔꯛꯑꯕ ꯑꯗꯒ ꯑꯩꯈꯣꯏꯒꯤ ꯀꯥꯛꯆꯤꯡ ꯇꯨꯔꯦꯜ ꯋꯥꯡꯃ ꯇꯥꯕ ꯌꯥꯕ ꯑꯩꯈꯣꯏ ꯍꯧꯔꯥ ꯕ꯭ꯔꯤꯖ ꯃꯥꯟꯕ ꯐꯖꯕ ꯍꯧꯔꯥ ꯕ꯭ꯔꯤꯖ ꯃꯥꯟꯕ ꯑꯃ ꯂꯩꯕꯅꯦ ꯃꯗꯨꯏꯗꯨ ꯇꯞꯅ ꯂꯥꯜꯂꯒ ꯑꯣꯏꯔꯣꯝꯗ ꯌꯦꯡꯕ ꯃꯇꯝꯗ ꯋꯥꯡꯊ꯭ꯔꯤꯛ ꯋꯥꯡꯅ ꯍꯤꯃꯥꯂꯌꯥꯒꯤ ꯆꯥꯡꯗ ꯑꯩꯈꯣꯏꯒꯤ ꯀꯥꯛꯆꯤꯡ ꯒꯥꯔꯗꯦꯟꯁꯤꯡꯗꯨ ꯂꯩꯔꯝꯃꯅꯤ ꯃꯗꯨꯗ ꯃꯗꯨꯗ ꯑꯗꯨꯝ ꯂꯝꯕꯤꯗꯣ ꯑꯗꯨꯝ ꯑꯗꯨꯒꯤ ꯂꯝꯕꯤꯗꯨ ꯆꯤꯡꯗꯨ ꯇꯥꯕ ꯂꯝꯕꯤꯗ ꯊꯧꯕꯗ ꯊꯦꯡꯅꯒꯅꯤ ꯊꯦꯡꯅꯔꯅꯤ ꯑꯗ ꯇꯧꯔꯤꯁ ꯒꯥꯏꯠ ꯑꯗꯒꯤ ꯑꯗꯨꯝ ꯂꯣꯏꯅꯃꯛ ꯕꯁꯇꯒꯤ ꯀꯥꯔꯗꯒꯤ ꯃꯌꯥꯝ ꯑꯗꯨꯗ ꯀꯥꯅꯕꯒꯤ ꯒꯥꯔꯤ ꯃꯌꯥꯝ ꯈꯥꯝꯕ ꯄꯥꯔꯛ ꯊꯦꯡꯅꯒꯅꯤ ꯑꯗꯨꯗ ꯍꯦꯛ ꯈꯥꯝꯕꯒ ꯇꯨꯔꯤꯁ ꯒꯥꯏꯠ ꯑꯃꯗ ꯍꯦꯛ ꯍꯪꯕꯤꯔꯣ ꯑꯗꯨꯒ ꯍꯥꯏꯔꯤꯕ ꯃꯐꯝꯁꯤꯡꯗꯣ ꯂꯣꯏꯅꯃꯛ ꯂꯤꯐꯁꯨ ꯂꯩꯕꯅꯤ ꯆꯤꯡꯈꯣꯡ ꯀꯥꯗ꯭ꯔꯁꯨ ꯂꯤꯐ ꯑꯣꯏꯅ ꯃꯊꯛ ꯌꯧꯅ ꯆꯤꯡ ꯀꯣꯛ ꯀꯥꯈꯠꯂ ꯌꯦꯡꯉꯣ

ꯂꯩꯒꯅꯤ ꯑꯩ ꯏꯁꯥꯃꯛꯇꯤ ꯍꯧꯖꯤꯛ ꯑꯃꯦꯔꯤꯀꯥ ꯃꯆꯥ ꯃꯉꯥ ꯇꯔꯨꯛ ꯄꯨꯗꯅ ꯈꯤꯇꯪ ꯆꯤꯜꯂꯤꯌꯦ ꯑꯗꯣ ꯑꯩꯈꯣꯏ ꯑꯩꯒꯤ ꯑꯦꯁꯤꯁꯇꯦꯟꯗ ꯑꯩ ꯐꯣꯟ ꯇꯧꯈꯤꯒꯦ ꯑꯗꯨꯒ ꯑꯩꯈꯣꯏ ꯑꯦꯁꯤꯁꯇꯦꯟꯗꯨꯅ ꯃꯤ ꯀꯌꯥꯝꯒꯨꯝꯕꯅꯣ ꯂꯥꯛꯄꯤꯗꯣꯏꯁꯤꯕꯣ ꯑꯣꯏꯅ ꯂꯥꯛꯑꯣ ꯍꯥꯏꯕ꯭ꯔꯥ ꯅꯠꯇꯔꯒ ꯕꯁ ꯑꯣꯏꯅ ꯂꯥꯛꯑꯣ ꯍꯥꯏꯕ꯭ꯔꯥ ꯑꯣ ꯕꯨꯁꯄꯨꯗꯤ ꯊꯔꯛꯑꯒꯦ ꯑꯗꯨꯒ ꯕꯁ ꯂꯥꯛꯀꯅꯦ ꯂꯥꯛꯀꯅꯦ ꯍꯥꯏꯔꯒ ꯍꯦꯛꯇ ꯁꯣꯏꯕ ꯍꯦꯛꯇ ꯁꯣꯏꯕ ꯁꯦ ꯍꯟꯗꯛꯀ ꯑꯍꯨꯝꯂꯛ ꯁꯨꯕꯁꯤꯗ ꯍꯟꯗꯛꯇꯤ ꯁꯣꯏꯕꯤꯗꯅꯕ ꯑꯝꯇꯪ ꯆꯦꯛꯁꯤꯟꯅ ꯑꯝꯇ ꯇꯧꯕꯤꯅꯕ ꯍꯣꯏ ꯍꯣꯏ